ꯑꯩꯈꯣꯏꯅ ꯂꯥꯏ ꯈꯨꯔꯨꯝꯕ ꯃꯇꯝꯗ ꯑꯩꯈꯣꯏꯒꯤ ꯑꯈꯟꯅꯕ ꯑꯩꯈꯣꯏꯒꯤ ꯅꯥꯠꯀꯤ ꯑꯣꯏꯕ ꯆꯠꯅꯕꯤ ꯂꯩꯖꯩ ꯑꯩꯈꯣꯏꯅ ꯑꯩꯈꯣꯏꯒꯤ ꯂꯥꯏꯈꯨꯔꯨꯝꯕ ꯃꯇꯝꯗ ꯃꯥꯒꯤ ꯃꯥꯒꯤ ꯂꯥꯏ ꯈꯨꯔꯨꯝꯕꯒꯤ ꯃꯇꯨꯡꯏꯟꯅ ꯑꯩꯈꯣꯏꯅ ꯁꯝꯅ ꯍꯥꯏꯔꯕꯗ ꯑꯦꯛꯖꯥꯝꯄꯜ ꯑꯩꯈꯣꯏꯒꯤ ꯏꯁꯂꯥꯃꯤꯛ ꯀꯤ ꯆꯠꯅꯕꯤ ꯃꯥꯒꯤ ꯏꯁꯂꯥꯃꯤꯛꯀꯤ ꯄ꯭ꯔꯦꯌꯔꯒꯤ ꯃꯇꯥꯡꯗ ꯃꯥꯒꯤ ꯑꯈꯟꯅꯕ ꯂꯩꯖꯩ ꯏꯁꯂꯥꯃꯤꯛꯀꯤ ꯑꯣꯏꯕ ꯄ꯭ꯔꯦꯌꯔ ꯃꯇꯝꯗ ꯃꯥꯒꯤ ꯗ꯭ꯔꯦꯁ ꯁꯦꯡꯗꯕ ꯌꯥꯗꯦ ꯑꯃꯁꯨꯡ ꯃꯁꯥ ꯐꯖꯅ ꯁꯦꯡꯗꯕ ꯌꯥꯗꯦ ꯑꯗꯨꯒ ꯃꯥꯒꯤ ꯃꯥꯏꯟ ꯐ꯭ꯔꯦꯁ ꯑꯣꯏꯔꯒ ꯐꯖꯅ ꯃꯄꯨꯅ ꯌꯥꯕꯤꯒꯅꯤ ꯈꯜꯂꯒ ꯐꯖꯅ ꯃꯄꯨꯗ ꯃꯥꯒꯤ ꯁꯤꯟ ꯃꯌꯥꯝꯁꯤꯡꯗꯣ ꯂꯣꯏꯅ ꯑꯩꯈꯣꯏ ꯀꯣꯛꯄꯤꯒꯅꯤ ꯈꯟꯅ ꯍꯔꯥꯎ ꯍꯔꯥꯎꯅ ꯐꯖꯅ ꯅꯤꯖꯒꯅꯤ ꯑꯃꯗꯤ ꯃꯥꯒꯤ ꯍꯧꯈꯤꯕ ꯃꯌꯥꯝꯁꯤꯡ ꯑꯗꯣ ꯄꯨꯝꯅꯃꯛ ꯀꯣꯛꯄꯤꯌꯣ ꯍꯥꯏꯗꯅ ꯍꯔꯥꯎ ꯍꯔꯥꯎꯅ ꯅꯤꯖꯕ ꯆꯠꯅꯕꯤ ꯑꯁꯤ ꯂꯩꯖꯩ ꯑꯗꯨꯅ ꯃꯍꯥꯛꯅ ꯄ꯭ꯔꯦꯌꯔ ꯇꯧꯕꯗ ꯑꯈꯟꯅꯅ ꯇꯧꯕ ꯃꯇꯝꯗ ꯃꯈꯣꯏꯒꯤ ꯗ꯭ꯔꯦꯁ ꯁꯦꯡꯗꯕ ꯌꯥꯗꯦ ꯑꯃꯁꯨꯡ ꯃꯁꯥꯁꯤꯡ ꯑꯁꯦ ꯌꯥꯝꯅ ꯏꯁꯄꯦꯁꯤꯐꯤꯛ ꯑꯣꯏꯅ ꯃꯁꯥꯁꯦ ꯑꯩꯈꯣꯏꯒꯤ ꯍꯛꯆꯥꯡꯒꯤ ꯑꯣꯏꯕ ꯑꯩꯈꯣꯏꯒꯤ ꯋꯦꯁ ꯃꯦꯇꯔꯤꯌꯦꯜꯁꯤꯡ ꯑꯁꯦ ꯈꯖꯤꯛ ꯐꯥꯎꯕ ꯃꯄꯥꯟꯗ ꯂꯤꯛ ꯑꯣꯏꯕ ꯌꯥꯗꯦ ꯈꯖꯤꯛ ꯐꯥꯎꯕ ꯑꯗꯨꯗꯨꯅ ꯂꯤꯛ ꯑꯣꯏꯕ ꯇꯥꯔꯕꯗꯤ ꯃꯗꯣ ꯃꯣꯏꯒꯤ ꯆꯠꯅꯕꯤ ꯄ꯭ꯔꯦꯌꯔꯗ ꯄ꯭ꯔꯦꯌꯔ ꯇꯧꯕ ꯌꯥꯗꯦ ꯑꯗꯨꯅ ꯑꯁꯤꯒꯨꯝꯕ ꯑꯈꯟꯅꯕꯤ ꯑꯁꯦ ꯂꯩꯖꯩ ꯏꯁꯂꯥꯃꯤꯛꯀꯤ ꯑꯣꯏꯕ ꯆꯠꯅꯕꯤꯗ